ꯑꯣ ꯁꯤ ꯃꯂꯥ ꯀꯥꯔꯄꯦꯟꯇꯔ ꯑꯣꯏꯕꯤꯔꯕꯣ ꯃꯂꯥꯒꯤ ꯀꯥꯔꯄꯦꯟꯇꯔ ꯑꯣꯏꯕꯤꯔꯕꯣ ꯎꯄꯨ ꯀꯥꯏꯊꯣꯜ ꯀꯩꯀꯩ ꯇꯧꯕ ꯃꯐꯝꯗꯣ ꯎꯪ ꯍꯣꯏ ꯑꯩꯗꯣ ꯑꯊꯨꯕꯒꯤꯅꯦꯕꯀꯣ ꯑꯗꯣ ꯑꯊꯨꯕꯒꯤꯅꯤꯅ ꯍꯥꯏꯗꯤ ꯔꯦꯗꯤꯃꯦꯠ ꯍꯥꯏꯗꯤ ꯑꯁꯥꯕ ꯀꯩꯀꯩ ꯂꯣꯏꯕꯁꯤꯡꯗꯣ ꯑꯗꯨꯒꯤ ꯑꯗꯨꯒꯤ ꯂꯨꯍꯣꯡꯕ ꯃꯆꯥ ꯑꯃꯒꯤ ꯑꯩꯅ ꯂꯧꯖꯒꯗꯕꯅꯦꯕ ꯑꯗꯣ ꯀꯔꯝ ꯀꯔꯝ ꯍꯥꯏꯕꯗꯤ ꯑꯩꯗꯣ ꯌꯥꯝꯗ꯭ꯔꯕꯗ ꯎꯄꯨ ꯑꯃ ꯀꯥꯡꯊꯣꯜ ꯑꯃ ꯑꯗꯨꯗꯩꯗꯤ ꯀꯩꯅꯣ ꯍꯥꯏꯕꯗꯤ ꯇꯦꯕꯜꯒꯨꯝꯕ ꯃꯣꯏ ꯈꯔ ꯄꯥꯝꯃꯦꯕ ꯗꯥꯏꯅꯤꯡ ꯇꯦꯕꯟ ꯑꯃꯒꯨꯝꯕꯁꯨ ꯑꯗꯣ ꯄ꯭ꯔꯥꯏꯁꯁꯦ ꯍꯥꯏꯗꯤ ꯍꯥꯏꯗꯤ ꯌꯥꯝꯅ ꯑꯗꯨꯝ ꯊꯨꯕꯩꯅꯤꯅ ꯄ꯭ꯔꯥꯏꯁꯄꯨꯗꯤ ꯌꯥꯝꯅ ꯀꯟꯅ ꯇꯥꯕ ꯂꯧꯔꯔꯣꯏꯒꯦꯕ ꯑꯗꯨꯝ ꯋꯥꯟ ꯂꯥꯈ ꯑꯗꯨꯒ ꯀꯩꯅꯣ ꯇ꯭ꯋꯦꯟꯇꯤ ꯑꯩꯠ ꯊꯥꯎꯖꯟ ꯑꯁꯤꯐꯥꯎꯕꯒꯤ ꯃꯅꯨꯡꯗ ꯂꯩꯕ ꯄꯣꯠꯁꯦ ꯍꯥꯏꯕꯗꯤ ꯌꯥꯝꯅꯕꯨꯗꯤ ꯌꯥꯝꯕ ꯄꯣꯠ ꯅꯠꯇꯦꯕ ꯑꯗꯨꯝ ꯎꯄꯨꯗꯨꯁꯨ ꯑꯃꯈꯛꯇꯪ ꯑꯣꯏꯔꯒ ꯑꯗꯨꯝ ꯈꯔ ꯂꯤꯡꯕꯤꯗꯣ ꯑꯗꯨꯒꯨꯝꯕꯗꯣ ꯄꯥꯝꯃꯦ ꯑꯗꯣ ꯀꯃꯥꯏ ꯀꯃꯥꯏꯅ ꯇꯧ ꯎ ꯃꯈꯜꯗꯤ ꯀꯩꯀꯩ ꯍꯥꯏꯗꯤ ꯑꯗꯨꯝ ꯃꯌꯥꯝꯅ ꯇꯧꯅꯔꯤꯕ ꯑꯗꯨꯝ ꯂꯩꯍꯥꯎꯃꯣꯏ ꯑꯗꯨꯝ ꯌꯥꯔꯦꯗꯀꯣ ꯑꯗꯣ ꯑꯣ ꯑꯣꯔꯗꯔꯁꯦ ꯉꯁꯤ ꯗꯦꯠ ꯇꯨꯌꯦꯜꯞꯅꯤꯀꯣ ꯍꯟꯗꯛꯀꯤ ꯊꯥꯁꯤꯒꯤ ꯑꯗꯨꯝ ꯂꯥꯁ ꯋꯤꯛ ꯁ꯭ꯋꯥꯏꯁꯤꯗ ꯑꯗꯨꯝ ꯌꯥꯒꯗ꯭ꯔꯥ ꯂꯧꯕ ꯂꯥꯛꯄꯁꯦ ꯗꯦꯠ ꯇ꯭ꯋꯦꯟꯇꯤ ꯇ꯭ꯋꯦꯟꯇꯤ ꯐꯥꯏꯚ ꯁ꯭ꯋꯥꯏꯗꯐ ꯑꯗꯨꯝ ꯂꯥꯛꯑꯒꯦ ꯑꯗꯨꯝ ꯍꯥꯟꯅꯒꯤ ꯑꯗꯨꯝ ꯔꯦꯗꯤꯃꯦꯠ ꯂꯩꯕ ꯅꯠꯇ꯭ꯔꯣ ꯑꯣ ꯗꯨꯀꯥꯟꯗꯩꯁꯨ ꯑꯗꯨꯗꯤ ꯑꯪ ꯍꯟꯗꯛꯀꯤ ꯇ꯭ꯋꯦꯟꯇꯤ ꯁꯤꯐꯥꯎꯕꯒꯤ ꯃꯅꯨꯡꯗ ꯑꯗꯨꯝ ꯍꯣꯏ ꯍꯌꯦꯡ ꯍꯦꯛꯇ ꯂꯥꯛꯆꯔꯒꯦ ꯑꯗꯨꯗꯤ ꯑꯗꯨ ꯅꯨꯡꯗꯥꯡꯋꯥꯏꯔꯝ ꯄꯨꯡ ꯀꯌꯥꯐꯥꯎ ꯍꯥꯡꯒꯦ

ꯍꯣꯏ ꯈꯜꯂꯒꯦ ꯑꯗꯨꯝ ꯑꯩꯁꯨ ꯂꯥꯛꯑꯝꯗꯥꯏꯗ ꯑꯗꯨꯝ ꯄꯥꯎ ꯑꯗꯨꯝ ꯍꯥꯏꯖꯔꯛꯀꯦ ꯑꯗꯨꯒ ꯑꯗꯨꯝ ꯂꯩꯕꯤꯔꯝꯃꯣꯕ ꯑꯗꯨꯒ ꯐꯤꯌꯥꯟꯈꯣꯛꯇꯣ ꯑꯗꯨꯗꯣ ꯃꯈꯜ ꯍꯥꯏꯗꯤ ꯃꯥꯒꯤ ꯃꯈꯥꯗ ꯃꯤꯡꯁꯦꯜ ꯍꯥꯞꯄꯤ ꯑꯗꯨ ꯎꯄꯨꯒꯨꯝꯕ ꯑꯗꯨꯝ ꯂꯩꯗꯅꯀꯣ ꯃꯈꯜ ꯑꯃ ꯑꯅꯤ

ꯎꯄꯨꯗ ꯇꯧꯔꯒ ꯃꯤꯡꯁꯦꯜꯅ ꯃꯃꯥꯏ ꯑꯣꯏꯍꯟꯕꯤꯗꯣ ꯎꯝ ꯍꯣꯏ ꯍꯣꯏ ꯑꯗꯨꯗꯤ ꯍꯌꯦꯡ ꯂꯥꯛꯆꯔꯒꯦꯀꯣ